ꯍꯜꯂꯣ ꯁꯤ ꯄꯣꯠꯐꯝ ꯐꯝꯕꯤ ꯏꯃꯥ ꯑꯣꯏꯕꯤꯗꯣꯏꯔꯥ ꯁꯤꯕꯣ

ꯑꯣ ꯍꯣꯏ ꯍꯣꯏ ꯏꯃꯥ ꯑꯩꯁꯤ ꯀꯩꯅꯣꯗꯒꯤ ꯑꯁꯣꯝ ꯃꯄꯥꯟꯂꯣꯝꯗꯒꯤ ꯂꯥꯛꯆꯕꯅꯦꯕꯀꯣ ꯑꯁꯤ ꯏꯃꯥ ꯃꯥꯔꯀꯦꯠꯁꯤꯗ ꯑꯩꯈꯣꯏꯅ ꯈꯤꯇꯪ ꯀꯩꯅꯣ ꯐꯤꯒꯨꯝꯕ ꯁꯔꯁ ꯈꯔ ꯇꯧꯖꯅꯤꯡꯗꯅ ꯍꯪꯖꯕꯅꯦꯕ ꯑꯗꯨꯒ ꯁꯤ ꯄꯣꯠ ꯑꯩꯈꯣꯏꯅ ꯁꯤꯗ ꯌꯣꯜꯂꯤꯕꯁꯤ ꯑꯌꯥꯝꯕꯅ ꯈꯨꯡꯒꯪꯁꯤꯡꯗ ꯐꯪꯕ ꯑꯣꯏꯕ꯭ꯔꯥ ꯅꯠꯇ꯭ꯔꯒ ꯑꯩꯈꯣꯏꯅ ꯊꯥꯖꯔꯒ ꯃꯄꯥꯟ ꯂꯣꯝꯗꯩ ꯄꯨꯁꯤꯜꯂꯛꯄ ꯑꯌꯥꯝꯕꯅ ꯑꯣꯏꯗꯣꯏꯔꯥ ꯀꯃꯥꯏꯅ ꯇꯧꯏ ꯑꯣ ꯑꯣ ꯅꯨꯡꯉꯥꯏꯖꯔꯦ ꯏꯃꯥ ꯑꯗꯨꯗꯤ